ꯑꯩꯈꯣꯏ ꯃꯅꯤꯄꯨꯔꯗ ꯂꯩ ꯃꯈꯜ ꯌꯥꯝꯅ ꯂꯩ ꯂꯩꯁꯦ ꯑꯩꯈꯣꯏꯒꯤ ꯈ꯭ꯔꯤꯁꯇꯣꯟꯒꯨꯝꯕ ꯖꯤꯔꯤꯂꯤꯌꯝꯒꯨꯝꯕ ꯑꯗꯨꯒꯨꯝꯕ ꯂꯩ ꯔꯣꯁꯀꯨꯝꯕ ꯂꯣꯇꯥꯁꯒꯨꯝꯕ ꯌꯥꯝꯅ ꯂꯩ ꯑꯗꯨꯕꯨ ꯑꯩꯈꯣꯏꯒꯤ ꯃꯅꯤꯄꯨꯔꯗ ꯂꯩ ꯌꯣꯟꯐꯝꯁꯦ ꯀꯌꯥꯗꯤ ꯂꯩꯇꯦ ꯌꯨꯝꯗ ꯃꯣꯏꯅ ꯃꯁꯥꯅ ꯊꯝꯕꯗꯨꯗꯣ ꯑꯣꯏ ꯑꯗꯨꯕꯨ ꯑꯩꯈꯣꯏꯒꯤ ꯍꯧꯖꯤꯛ ꯍꯧꯖꯤꯛ ꯁꯤꯖꯟꯁꯨ ꯍꯣꯏ ꯁꯟꯐ꯭ꯂꯥꯋꯔꯁꯨ ꯂꯥꯛꯑꯦ ꯍꯧꯖꯤꯛꯀꯤ ꯁꯤꯖꯟ ꯃꯇꯝꯗꯨꯗ ꯀꯥꯂꯦꯟꯗ ꯑꯗꯨꯝ ꯂꯩꯗꯣ ꯌꯥꯝꯅ ꯂꯥꯛꯄ ꯃꯥꯜꯂꯦ ꯏꯁꯇꯣꯔꯗ ꯑꯗꯨꯒ ꯍꯧꯖꯤꯛꯀꯤ ꯑꯩꯈꯣꯏꯅ ꯀꯥꯂꯦꯟꯗ ꯀꯃꯥꯏꯅ ꯌꯣꯟꯕ꯭ꯔ ꯍꯥꯏꯗꯤ ꯀꯥꯠ ꯐ꯭ꯂꯣꯋꯔ ꯑꯣꯏꯅ ꯌꯣꯜꯂꯦ ꯑꯗꯨ ꯀꯥꯠ ꯐ꯭ꯂꯣꯋꯔ ꯑꯣꯏꯅ ꯌꯣꯜꯂꯦ ꯑꯗꯨ ꯀꯥꯂꯦꯟꯗ ꯅꯠꯇꯕ ꯑꯏꯪꯕ ꯏꯪꯕ ꯋꯤꯟꯇꯔꯒꯤ ꯁꯤꯖꯟꯗ ꯃꯣꯏꯅ ꯀꯃꯥꯏꯅ ꯌꯣꯟꯕ꯭ꯔ ꯍꯥꯏꯔꯒ ꯗ꯭ꯔꯥꯏ ꯀꯥꯠ ꯗ꯭ꯔꯥꯏ ꯐ꯭ꯂꯥꯋꯔ ꯑꯗꯨꯃꯥꯏꯅ ꯌꯣꯜꯂꯦ ꯍꯣꯏ ꯃꯅꯤꯄꯨꯔꯗꯗꯤ ꯂꯩꯗꯤ ꯌꯥꯝꯃꯦ ꯑꯗꯨꯕꯨ ꯑꯩꯗꯤ ꯂꯩ ꯂꯧꯗꯕꯁꯨ ꯀꯨꯏꯈ꯭ꯔꯕꯅꯤꯅ ꯑꯗꯨꯝ ꯑꯥꯏꯗꯤꯌꯥ ꯀꯌꯥ ꯂꯩꯇ꯭ꯔꯦ ꯑꯗꯨꯒꯤ ꯍꯥꯏꯐꯝꯗꯤ ꯊꯣꯛꯇ꯭ꯔꯦ ꯑꯁꯤꯗ ꯑꯁꯤꯒꯤ ꯋꯥꯍꯩꯗ ꯍꯥꯏꯐꯝ ꯊꯣꯛꯇ꯭ꯔꯦꯕ